ꯍꯜꯂꯣ ꯎꯝ ꯅꯨꯡꯉꯥꯏꯔꯤꯕ ꯅꯠꯇ꯭ꯔꯣ ꯎꯝ ꯅꯪ ꯍꯧꯖꯤꯛꯀꯥꯟ ꯁ꯭ꯇꯣꯔꯁꯦ ꯍꯥꯡꯂꯤꯕ꯭ꯔꯥ ꯅꯠꯇ꯭ꯔꯒ ꯑꯥ ꯍꯥꯡꯗ꯭ꯔꯕꯣ

ꯑꯣ ꯑꯩꯁꯦ ꯁꯨꯁ ꯑꯣꯗꯔ ꯇꯧꯅꯤꯡꯕꯀꯣ ꯑꯩꯁꯦ ꯅꯉꯣꯟꯗꯒꯤ ꯅꯉꯣꯟꯗꯩ ꯑꯐ ꯑꯐꯕ ꯂꯧꯕꯅꯤꯅ ꯑꯇꯩꯉꯣꯟꯗꯗꯤ ꯑꯣꯗꯔ ꯇꯧꯅꯤꯡꯗ꯭ꯔꯕ ꯑꯗꯨ ꯑꯩꯁꯦ ꯎꯝ

ꯌꯥꯔꯗꯤ ꯎꯝ ꯅꯥꯏꯀꯤꯒꯤ ꯁꯨꯁꯇꯣ ꯅꯪꯁꯨ ꯑꯣꯗꯔ ꯇꯧꯕꯤꯍꯜꯂꯣ ꯑꯉꯥꯡꯒꯤꯁꯨ ꯑꯍꯟꯈꯣꯏꯒꯤꯁꯨ ꯎꯝ ꯑꯗꯨ ꯎꯝ ꯄꯤꯁ ꯇ꯭ꯋꯦꯟꯇꯤ ꯐꯣꯔ ꯇ꯭ꯋꯦꯟꯇꯤ ꯇꯨ ꯊꯥꯔꯇꯤꯒꯨꯝꯕꯗꯤ ꯂꯧꯒꯦ ꯇꯧꯕ

ꯎꯝ ꯑꯗꯣ ꯎꯝ ꯗꯤꯂꯤꯕꯔꯤꯒꯨꯝꯕꯗꯤ ꯇꯧꯗꯦꯀꯣ ꯑꯗꯨꯗꯒꯤꯗꯤ ꯑꯣ ꯑꯩꯁꯨ ꯏꯝꯐꯥꯜꯗ ꯂꯥꯛꯄꯗꯣ ꯈꯔ ꯐꯔꯛ ꯇꯥꯕ ꯑꯗꯨꯒꯤ ꯌꯥꯔꯗꯤ ꯗꯤꯂꯤꯕꯔꯤ ꯑꯣꯏꯅ ꯇꯧꯕꯤꯌꯨ ꯍꯥꯏꯅ ꯍꯥꯏꯒꯦ ꯇꯧꯕ ꯎꯝ ꯑꯗꯣ ꯑꯉꯥꯡꯈꯣꯏꯒꯤꯁꯨ ꯑꯣꯗꯔ ꯇꯧꯕꯤꯕ ꯌꯥꯒꯅꯤꯗꯅ ꯎꯝ ꯑꯗꯨ ꯑꯣꯗꯔ ꯇꯧꯔꯗꯤ ꯅꯨꯃꯤꯠ ꯀꯌꯥꯒꯨꯝꯕꯗꯤ ꯆꯪꯒꯦꯔꯥ

ꯎꯝ ꯑꯣ ꯍꯥꯟꯅꯗꯤ ꯑꯣꯗꯔ ꯇꯧꯕ ꯍꯦꯛ ꯅꯪꯅ ꯑꯗꯨꯝ ꯊꯨꯅ ꯊꯥꯕꯤꯔꯛꯄꯗꯨꯗ ꯑꯩꯅꯗꯤ ꯊꯨꯅ ꯐꯪꯒꯦꯔꯥ ꯍꯥꯏꯅ ꯈꯟꯕꯀꯣ ꯎꯝ ꯑꯗꯨꯗꯤ ꯎꯝ ꯈꯔ ꯃꯇꯝꯗꯤ ꯆꯪꯂꯅꯤꯅꯦꯀꯣ ꯎꯝ ꯍꯟꯗꯛꯁꯦ ꯎꯝ ꯎꯝ ꯎꯝ ꯎꯝ ꯈ꯭ꯔꯤꯁꯃꯥꯁ ꯌꯧꯔꯛꯄꯒꯤ ꯃꯤꯁꯤꯡꯁꯤ ꯌꯥꯝ ꯑꯣꯗꯔ ꯂꯩꯕꯀꯣ ꯎꯝ ꯑꯗꯨꯒꯤ ꯑꯩꯁꯨ ꯌꯥꯔꯗꯤ ꯈꯔ ꯊꯨꯅ ꯄꯨꯔꯛꯅꯤꯡꯉꯥꯏ ꯇꯧꯕꯤꯌꯨꯅꯦ ꯎꯝ ꯎꯝ

ꯎꯝ ꯎꯝ ꯑꯗꯨ ꯑꯩꯅ ꯇꯧꯕꯁꯤ ꯅꯪꯕꯨ ꯁꯣꯝꯂꯣꯝꯗꯁꯦ ꯂꯥꯛꯄꯁꯦ

ꯎꯝ ꯑꯗꯨꯒꯤ ꯅꯉꯣꯟꯗ ꯑꯣꯏꯅ ꯑꯣꯗꯔ ꯇꯧꯔꯒꯦꯅ ꯇꯧꯕ ꯎꯝ ꯎꯝ ꯎꯝ

ꯑꯣ ꯍꯣꯏ ꯍꯣꯏ ꯑꯗꯨꯗꯤ ꯌꯦꯡꯂꯒꯦ ꯑꯗꯨꯒ ꯅꯉꯣꯟꯗ ꯑꯃꯨꯛ ꯍꯥꯏꯔꯛꯀꯦꯀꯣ ꯎꯝ ꯎꯝ ꯍꯣꯏ ꯍꯣꯏ ꯑꯗꯨꯗꯤ ꯌꯥꯝ ꯅꯨꯡꯉꯥꯏꯔꯦ ꯊꯝꯃꯒꯦ